ꯑ ꯀꯂꯥꯝ ꯅꯪꯒꯤ ꯗꯨꯀꯥꯟꯒꯤ ꯐꯣꯟ ꯐꯣꯟ ꯌꯣꯜꯂꯤꯁꯤ ꯌꯥꯝ ꯐꯩ ꯅꯪꯒꯤ ꯐꯣꯟꯁꯤ ꯍꯟꯗꯛ ꯑꯩꯅ ꯄꯥꯏꯕ ꯃꯇꯝꯗ ꯌꯥꯝꯅ ꯐꯕ ꯐꯣꯟ ꯅꯝꯕꯔ ꯐꯣꯟꯅꯤ ꯍꯥꯏꯕꯗꯤ ꯀꯦꯃꯦꯔꯥꯗꯒꯤ ꯌꯥꯝꯅ ꯁꯦꯡꯉꯤ ꯑꯗꯨꯒ ꯑꯍꯣꯡꯕ ꯑꯍꯣꯡꯕ ꯃꯃꯜꯗꯁꯨ ꯅꯪꯅ ꯄꯤꯊꯣꯔꯛꯑꯦ ꯑꯩꯉꯣꯟꯗ ꯀꯅꯥꯒꯨꯝꯕꯅ ꯂꯩꯅꯤꯡꯉꯗꯤ ꯃꯥꯒꯤ ꯍꯥꯏꯔꯤꯕ ꯗꯨꯀꯥꯟ ꯑꯁꯤꯗꯒꯤ ꯑꯗꯨꯝ ꯂꯩꯌꯨ ꯌꯥꯝ ꯄꯣꯠꯁꯨ ꯌꯥꯝ ꯐꯩ ꯐꯣꯟꯁꯨ ꯌꯥꯝꯅ ꯐꯕ ꯐꯣꯟꯅꯤ ꯄ꯭ꯔꯗꯛꯁꯨ ꯋꯦꯜ ꯀ꯭ꯋꯥꯂꯤꯇꯤ ꯂꯩꯕ ꯄꯣꯖꯤꯇꯤꯞ ꯌꯥꯝꯅ ꯑꯐ ꯑꯐꯕ ꯄꯣꯠꯁꯨꯅꯤ ꯀꯦꯃꯦꯔꯥ ꯀꯥꯞꯄ ꯃꯇꯝꯗꯁꯨ ꯌꯥꯝꯅ ꯁꯦꯡꯉꯤ ꯑꯗꯣ ꯄꯥꯏꯕ ꯃꯇꯝꯗꯁꯨ ꯌꯥꯝꯅ ꯏꯁꯃꯨꯠꯂꯤ ꯌꯥꯝꯅ ꯌꯥꯝ ꯌꯥꯝꯅ ꯐꯩ